ꯑꯩꯉꯣꯟꯗ ꯏꯊꯤꯟ ꯄꯤꯈꯤꯕ ꯑꯏꯕ ꯑꯃ ꯍꯥꯏꯔꯒꯗꯤ ꯈꯦꯇ꯭ꯔꯤ ꯕꯤꯔꯅꯤ ꯃꯍꯥꯛꯀꯤ ꯑꯏꯕꯁꯤꯡ ꯄꯥꯔꯨꯕꯗꯒꯤ ꯃꯍꯥꯛꯀꯨꯝꯅ ꯑꯩꯍꯥꯛꯁꯨ ꯂꯥꯏꯔꯤꯛ ꯏꯅꯤꯡꯕꯒꯤ ꯋꯥꯈꯜꯂꯣꯟ ꯐꯥꯎꯔꯛꯈꯤ ꯑꯩꯍꯥꯛꯀꯤ ꯏꯈꯤꯕ ꯂꯥꯏꯔꯤꯛꯁꯤꯡꯁꯨ ꯑꯣꯖꯥꯁꯤꯗ ꯌꯦꯡꯍꯟꯕ ꯃꯇꯝꯗ ꯑꯣꯖꯥꯗꯨꯅ ꯑꯩꯉꯣꯟꯗ ꯏꯕꯒꯤ ꯂꯝꯕꯤꯁꯤꯗ ꯈꯣꯡꯗꯅꯕ ꯍꯦꯟꯅ ꯄꯨꯛꯅꯤꯡ ꯊꯧꯒꯠꯂꯛꯈꯤ